ꯑꯩꯒꯤ ꯅꯨꯡꯉꯥꯏꯊꯣꯛꯅꯕ ꯊꯕꯛ ꯍꯥꯏꯕꯁꯤꯗꯤ ꯆꯤꯡꯗ ꯆꯠꯂꯒ

ꯆꯠꯅꯤꯡꯕ ꯑꯩꯒꯤ ꯍꯣꯕꯤ ꯑꯩꯒꯤ ꯋꯥꯈꯜꯂꯣꯟ ꯄꯦꯟꯅꯕ ꯑꯗꯨ ꯑꯣꯏꯌꯦ ꯍꯥꯏꯕꯗꯤ ꯆꯤꯡꯗ ꯏꯟꯁꯥꯡ ꯅꯥꯄꯤꯁꯤꯡ ꯍꯦꯛꯂꯒꯀꯣ ꯃꯌꯥꯝ ꯃꯌꯥꯝ ꯆꯠꯂꯒ ꯑꯩꯈꯣꯏꯅ ꯇꯧꯕꯁꯦ ꯍꯦꯟꯅ ꯅꯨꯡꯉꯥꯏꯌꯦ ꯑꯗꯨꯅ ꯌꯥꯔꯤ ꯃꯈꯩ ꯑꯩꯒꯤ ꯍꯣꯕꯤꯗꯤ ꯑꯩꯒꯤ ꯑꯥꯁꯥꯗꯤ ꯑꯗꯨꯅꯦ ꯍꯥꯏꯅ ꯂꯧꯏ